ꯊꯋꯥꯟ ꯃꯤꯆꯥꯛꯀꯤ ꯃꯊꯤ ꯇꯥꯔꯛꯄ ꯃꯇꯝꯗ ꯑꯩꯈꯣꯏ ꯄꯨꯛꯅꯤꯡꯗ ꯑꯉꯛꯄ ꯐꯥꯎꯏ ꯑꯃꯗꯤ ꯌꯥꯝꯅ ꯅꯨꯡꯉꯥꯏꯕ ꯃꯇꯝꯗꯨꯗ ꯑꯩꯈꯣꯏꯅ ꯑꯩꯈꯣꯏꯒꯤ ꯋꯤꯁꯀꯨꯝꯕ ꯑꯃ ꯑꯩꯈꯣꯏ ꯅꯤꯡꯖꯕ ꯃꯇꯝꯗ ꯃꯗꯨ ꯐꯪꯖꯒꯅꯤ ꯍꯥꯏꯕꯒꯤ ꯑꯥꯁꯥ ꯊꯝꯖꯩ ꯃꯗꯨꯅ ꯑꯩꯈꯣꯏꯒꯤ ꯄꯣꯖꯤꯇꯤꯕ ꯑꯣꯏꯕ ꯃꯥꯏꯟꯁꯦꯠ ꯑꯃꯗꯤ ꯄꯣꯛꯍꯜꯂꯤ ꯊꯋꯥꯟ ꯃꯤꯆꯥꯛ ꯃꯊꯤ ꯇꯥꯔꯛꯄꯅ ꯃꯔꯝ ꯑꯣꯏꯔꯒ ꯄꯨꯛꯅꯤꯡ ꯋꯥꯈꯜ ꯍꯨꯅ ꯐꯖꯩꯌꯦꯅ ꯈꯜꯂꯤ